ꯑꯩꯠꯇꯤꯟ ꯑꯣꯒꯁ ꯇꯨ ꯊꯥꯎꯖꯟ ꯑꯩꯠꯇꯤꯟ ꯇ꯭ꯋꯦꯟꯇꯤ ꯇꯨ ꯖꯨꯂꯥꯏ ꯇꯨ ꯊꯥꯎꯖꯟ ꯇ꯭ꯋꯦꯟꯇꯤ ꯊ꯭ꯔꯤ ꯐꯣꯔꯇꯤꯟ ꯑꯣꯛꯇꯣꯕꯔ ꯇꯨ ꯊꯥꯎꯖꯟ ꯇ꯭ꯋꯦꯟꯇꯤ ꯊ꯭ꯔꯤ ꯗꯤꯁꯦꯝꯕꯔ ꯁꯤꯛꯁ ꯇꯨ ꯊꯥꯎꯖꯟ ꯇ꯭ꯋꯦꯟꯇꯤ ꯊ꯭ꯔꯤ ꯐꯥꯏꯚ ꯖꯟꯋꯥꯔꯤ ꯇꯨ ꯊꯥꯎꯖꯟ ꯇ꯭ꯋꯦꯟꯇꯤ ꯐꯣꯔ